ꯊꯧꯕꯥꯜ ꯖꯤꯂꯥꯗ ꯂꯩꯕ ꯃꯔꯨꯑꯣꯏꯕ ꯍꯛꯁꯦꯜꯒꯤ ꯍꯛꯁꯦꯜꯒꯤ ꯂꯣꯏꯁꯪꯗꯤ ꯊꯧꯕꯥꯜ ꯗꯤꯁꯇ꯭ꯔꯤꯛ ꯍꯣꯁꯄꯤꯇꯥꯜꯅ ꯑꯣꯏ ꯍꯣꯁꯄꯤꯇꯥꯜ ꯑꯁꯤꯒꯤ ꯃꯃꯥꯡꯗ ꯐꯥꯔꯃꯥꯁꯤꯁꯤꯡ ꯂꯩ ꯑꯗꯨꯒ ꯍꯣꯁꯄꯤꯇꯥꯜ ꯑꯁꯤ ꯒꯣꯔꯃꯦꯟꯅ ꯆꯂꯥꯏꯕ ꯑꯣꯏꯕꯅ ꯑꯅꯥꯕꯁꯤꯡꯅ ꯂꯥꯏꯌꯦꯡꯕ ꯃꯇꯝꯗ ꯄꯩꯁꯥ ꯇꯤꯡꯗꯦ ꯇꯤꯀꯦꯠ ꯂꯨꯄꯥ ꯀꯨꯟ ꯄꯤꯕ ꯇꯤꯀꯦꯠ ꯑꯃꯃꯝ ꯀꯛꯂꯒ ꯑꯅꯥꯕꯁꯤꯡꯅ ꯌꯥꯝꯅ ꯂꯥꯏꯅ ꯂꯥꯏꯌꯦꯡꯅꯩ ꯑꯗꯨꯒ ꯀꯣꯚꯤꯠꯀꯤ ꯃꯇꯝꯗꯁꯨ ꯂꯥꯏꯌꯦꯡꯁꯪ ꯑꯁꯤꯗ ꯇꯣꯉꯥꯟꯅ ꯃꯥꯒꯤ ꯀꯣꯚꯤꯠꯅ ꯅꯥꯔꯕ ꯃꯤꯑꯣꯏꯁꯤꯡꯅ ꯂꯩꯅꯅꯕ ꯇꯣꯉꯥꯟꯅ ꯑꯅꯥ ꯂꯥꯏꯌꯦꯡꯁꯪ ꯊꯝꯃꯤ